ꯑꯥ ꯇꯥꯏꯌꯦ ꯍꯥꯏꯕꯤꯌꯣ

ꯑꯣ ꯀꯪꯂꯥ ꯐꯣꯔꯠꯇ ꯀꯪꯂꯥ ꯐꯣꯔꯠꯇ ꯃ꯭ꯌꯨꯖꯤꯌꯝ ꯂꯩꯌꯦ ꯊꯥꯏꯅꯒꯤ ꯑꯔꯤꯕ ꯈꯔ ꯑꯗꯨꯒ ꯑꯗꯨꯝ ꯃꯥꯒꯤ ꯂꯣꯀꯦꯁꯟ ꯅꯥꯀꯟꯗ ꯅꯤꯌꯥꯔꯕꯥꯏ ꯀꯩꯅꯣ ꯌꯥꯝ ꯂꯩꯌꯦ ꯑꯗꯨꯝ ꯍꯦꯡ ꯑꯥꯎꯠ ꯇꯧꯕ ꯌꯥꯕ ꯏꯕꯅꯤꯡ ꯚꯥꯏꯞ ꯌꯥꯝꯅ ꯂꯩꯌꯦ ꯍꯨꯖꯤꯛ ꯑꯥ ꯑꯣ ꯑꯣ ꯀꯪꯂꯥꯒꯤꯖꯦ ꯑꯗꯨꯝ ꯃꯣꯔꯅꯤꯡꯗꯩ ꯃꯣꯔꯅꯤꯡꯗꯒꯤꯅ ꯃꯣꯏꯒꯤ ꯇꯥꯏꯃꯤꯡ ꯑꯃꯗꯤ ꯂꯩꯌꯦꯕꯀꯣ ꯃꯣꯔꯅꯤꯡ ꯄꯨꯡ ꯅꯥꯏꯟ ꯁ꯭ꯋꯥꯏꯗꯒꯤꯅ ꯑꯗꯨꯝ ꯏꯕꯅꯤꯡ ꯄꯨꯡ ꯐꯣꯔ ꯁ꯭ꯋꯥꯏꯗ ꯆꯪꯕ ꯌꯥꯗꯕ ꯅꯨꯃꯤꯠꯁꯨ ꯂꯩ ꯍꯥꯏꯕꯗꯤ ꯑꯗ ꯑꯗꯨꯗꯣ ꯊꯔꯁꯗꯦꯒꯨꯝꯕ ꯑꯗꯨꯃꯥꯏꯅ ꯆꯪꯕ ꯌꯥꯗꯕ ꯗꯦ ꯑꯃꯗꯤ ꯂꯩꯕꯅꯦꯕ

ꯑꯥ ꯇꯤꯀꯦꯠ ꯃꯃꯜꯗꯤ ꯆꯞꯆꯥꯕꯗꯤ ꯈꯪꯗ꯭ꯔꯦ ꯍꯧꯖꯤꯛꯇꯤ ꯑꯗꯣ ꯑꯗꯨꯝ ꯐ꯭ꯔꯤꯗ ꯆꯪꯕꯁꯨ ꯌꯥꯎꯋꯦ ꯑꯗꯨ ꯁꯥꯇ꯭ꯔ ꯁꯥꯇ꯭ꯔꯤꯁꯤꯡꯒꯤꯗꯤ ꯑꯣꯏꯅ ꯑꯗꯨꯝ ꯗꯤꯁꯀꯥꯎꯟꯠꯁꯨ ꯂꯩꯌꯦ ꯑꯗꯨꯒ ꯇꯨꯔꯤꯁꯠ ꯑꯇꯣꯞꯄ ꯑꯅꯗꯔ ꯑꯥꯎꯠꯁꯥꯏꯠꯇꯩ ꯂꯥꯛꯄꯗꯤ ꯑꯗꯨꯝ ꯈꯤꯇꯪ ꯃꯣꯏ ꯇꯤꯀꯦꯠ ꯀꯣꯄꯟ ꯑꯃꯗꯤ ꯄꯥꯏꯕꯅꯦ

ꯐꯣꯔꯠ ꯃꯅꯨꯡ ꯃꯣꯏ ꯑꯗꯨꯝ ꯃꯣꯏꯒꯤ ꯀꯩꯅꯣ ꯃꯅꯨꯡꯗꯨꯗ ꯑꯗꯨꯝ ꯂꯩꯌꯦ ꯀꯣꯡ ꯍꯥꯏꯕꯗꯤ ꯀꯩꯅꯣ ꯃꯅꯨꯡꯁꯤꯗ ꯁꯥꯔꯀꯜ ꯍꯥꯏꯇꯥꯔꯦ ꯃꯣꯏꯒꯤ ꯀꯪꯂꯥꯒꯤ ꯑꯗ ꯑꯥ ꯑꯥ ꯃꯦꯟ ꯒꯦꯠ ꯑꯃ ꯑꯥ ꯑꯥ ꯑꯗꯨꯝ ꯇꯨꯔꯤꯁꯠ ꯒꯥꯏꯗ ꯑꯗꯨꯝ ꯂꯩꯌꯦ ꯃꯣꯏꯒꯤ ꯁꯔꯕꯤꯁ ꯌꯥꯝ ꯂꯩꯕꯅꯦ ꯑꯗꯨꯝ ꯒꯦꯠ ꯀꯩꯅꯣꯗꯁꯨ ꯍꯣ ꯍꯣꯏ ꯑꯥ